ꯉꯁꯥꯏ ꯄꯨꯡ ꯃꯉꯥꯗ ꯄꯤꯖꯥ ꯀꯤꯆꯟꯗꯒꯤ ꯄꯤꯖꯥ ꯃꯉꯥꯈꯛ ꯑꯣꯗꯔ ꯇꯧꯒꯤꯕꯅꯦꯕ ꯑꯗꯣ ꯀꯩꯒꯤꯅꯣ ꯍꯧꯖꯤꯛꯐꯥꯎꯕꯧ ꯗꯤꯂꯤꯕꯔꯁꯨ ꯇꯧꯕꯤꯗꯦ ꯐꯣꯟꯁꯨ ꯄꯥꯏꯕꯤꯔꯛꯇꯦ ꯄꯨꯡꯗꯤ ꯇꯔꯨꯛ ꯇꯥꯗꯣꯔꯦ ꯑꯗꯨ ꯀꯩꯒꯤꯅꯣ ꯁꯨꯃꯥꯏꯅ ꯇꯧꯕꯤꯔꯤꯁꯤꯕꯣ ꯄꯦꯃꯦꯟ ꯇꯧꯗꯦ ꯍꯥꯏꯕꯒꯤꯔ ꯀꯔꯤꯒꯤꯅꯣ ꯄꯦꯃꯦꯟꯒꯤ ꯑꯣꯏꯅꯗꯤ ꯀꯦꯁ ꯑꯣꯟ ꯗꯦꯂꯤꯕ꯭ꯔꯤ ꯌꯥꯏꯌꯦꯅ ꯁꯤ ꯍꯥꯏꯕꯤꯈꯤꯕꯅꯦ ꯑꯗꯣ ꯑꯣꯟꯂꯥꯏꯟ ꯄꯦꯃꯦꯟ ꯇꯧꯗꯦ ꯍꯥꯏꯕꯒꯤ ꯗꯦꯂꯤꯕꯔ ꯇꯧꯕꯤꯗꯕꯔꯥ ꯃꯇꯝꯁꯤꯗꯤ ꯁꯣꯝꯗ ꯌꯥꯗꯔꯦ ꯃꯤ ꯂꯣꯏꯅ ꯂꯥꯛꯅꯔꯦ ꯁꯣꯝꯗ ꯕ ꯄꯤꯖꯥꯗꯨꯕꯨ ꯀꯃꯥꯏꯅ ꯇꯧꯔꯤꯒꯦ ꯈꯣꯠꯂꯤꯒꯦꯅ ꯃꯤ ꯍꯪꯅꯔꯦ ꯑꯗꯣ ꯑꯃꯨꯛꯇꯪ ꯀꯩꯅꯣ ꯇꯧꯕꯤꯅꯕ ꯄꯥꯎꯗꯣ ꯑꯃꯨꯛꯇꯪ ꯐꯥꯎꯅꯕ ꯉꯝꯗꯔꯦ ꯑꯃꯨꯛꯇꯪ ꯐꯥꯎꯅꯅꯕ ꯇꯧꯕꯤꯌꯨ ꯑꯃꯨꯛꯇꯪ ꯌꯥꯗ꯭ꯔꯒꯗꯤ ꯃꯦꯅꯦꯖꯔꯗ ꯍꯥꯏꯅꯕ ꯂꯦꯞꯄꯒꯦ ꯑꯩꯈꯣꯏ